ꯍꯦꯜꯂꯣ ꯍꯪꯕꯤꯌꯣ ꯌꯥꯅꯤ ꯃꯥꯅꯦ ꯃꯥꯅꯦ ꯃꯤ ꯀꯌꯥ ꯂꯥꯛꯀꯗꯕꯅꯣ

ꯍꯌꯦꯡ ꯃꯤ ꯇꯔꯥ ꯄꯨꯡ ꯀꯌꯥꯃꯨꯛꯇ ꯂꯥꯛꯀꯗꯕꯅꯣ ꯑꯣ ꯍꯣꯏ ꯌꯥꯅꯤ ꯌꯥꯅꯤ ꯀꯩꯁꯨ ꯀꯥꯏꯗꯦ ꯑꯣ ꯃꯃꯜꯁꯦ ꯃꯤ ꯑꯃꯃꯝꯗ ꯄꯔ ꯍꯦꯗꯇ ꯑꯩꯈꯣꯏꯒꯤ ꯀꯩꯅꯣ ꯊꯥꯔꯇꯤ ꯊꯥꯔꯇꯤ ꯑꯣꯏꯕꯅꯦ ꯑꯥꯎ ꯑꯗꯨꯗꯣ ꯄꯥꯔꯛ ꯚꯦꯍꯤꯀꯜ ꯄꯥꯔꯛ ꯐꯤ ꯂꯩ ꯃꯥꯗꯣ ꯐꯣꯔ ꯍ꯭ꯋꯤꯂꯔ ꯑꯣꯏꯔꯒꯗꯤ ꯀꯩꯅꯣ ꯄꯥꯔꯛꯀꯤ ꯄꯥꯔꯀꯤꯡ ꯐꯤꯁꯦ ꯑꯩꯈꯣꯏꯒꯤ ꯀꯩꯅꯣ ꯑꯣꯏ ꯐꯤꯞꯇꯤ ꯇꯨ ꯍ꯭ꯋꯤꯂꯔꯁꯤ ꯐꯣꯔꯇꯤ ꯑꯗꯨꯃꯥꯏꯅ ꯑꯣꯏ

ꯍꯦꯛ ꯃꯅꯨꯡ ꯀꯩꯅꯣꯗ ꯑꯗꯨꯝ ꯑꯩꯈꯣꯏꯒꯤ ꯋꯥꯔ ꯃꯦꯃꯣꯔꯤꯌꯦꯜ ꯃꯅꯨꯡꯒꯤꯗꯤꯀꯣ ꯍꯥꯏꯗꯤ ꯆꯤꯡꯒꯤ ꯃꯥꯟ ꯀꯩꯀꯩ ꯁꯨꯃꯥꯏꯅ ꯑꯣꯏꯕꯅꯤꯅ ꯆꯥꯐꯝ ꯈꯣꯠꯐꯝ ꯀꯩꯀꯩꯁꯦ ꯑꯗꯨꯝ ꯂꯩ ꯐꯖꯅ ꯑꯗꯨꯝ ꯂꯩ ꯃꯆꯤ ꯃꯆꯤ ꯑꯗꯨꯝ ꯑꯩꯈꯣꯏ ꯃꯤ ꯐꯝꯐꯝ ꯊꯝꯕ ꯈꯣꯠꯄ ꯀꯩꯀꯩ ꯇꯧꯕ ꯑꯗꯒꯤ ꯋꯦꯇꯤꯡ ꯁꯦꯠ ꯂꯩ ꯑꯗꯣ ꯑꯗꯨꯃꯥꯏ ꯑꯗꯨꯗ ꯑꯗꯨꯝ ꯇꯧꯕ ꯑꯗꯨꯝ ꯌꯥꯅꯤ ꯑꯗꯨ ꯇꯣꯉꯥꯟꯅ ꯄꯣꯔꯛꯄꯗ ꯌꯥꯏꯌꯦ ꯊꯛꯄ ꯆꯥꯕ ꯍꯥꯏꯁꯤ ꯌꯥꯝ ꯀꯟꯅ ꯁꯣꯐ ꯗ꯭ꯔꯤꯡ ꯀꯩꯀꯩ ꯄꯣꯔꯛꯑꯒ ꯊꯛꯄꯗꯤ ꯑꯗꯨꯝ ꯌꯥꯏ ꯑꯗꯨꯒ ꯍꯥꯔꯗ ꯗ꯭ꯔꯤꯡꯁ ꯊꯥꯛꯑꯒ ꯑꯩꯈꯣꯏꯒꯤ ꯍꯥꯏꯗꯤ ꯃꯌꯥꯝꯗ ꯑꯀꯥꯏꯕ ꯄꯤꯔꯒꯗꯤ ꯑꯗꯨꯗꯤ ꯑꯊꯤꯡꯕ ꯂꯥꯛꯀꯅꯤ ꯑꯦ ꯑꯗꯨ ꯑꯗꯨꯒꯤꯗꯤ ꯂꯧꯗꯦ ꯇꯣꯉꯥꯟꯅ ꯑꯗꯨꯒꯤ ꯆꯥꯕ ꯊꯛꯄꯒꯤ ꯀꯩꯀꯩꯒꯤꯗꯤ ꯑꯝꯇ ꯂꯧꯗꯦ ꯑꯗꯨꯒ ꯃꯅꯨꯡꯗ ꯌꯣꯟꯕ ꯄꯣꯠ ꯂꯩꯕꯩꯗꯤ ꯑꯗꯨꯝ ꯑꯗꯨꯗꯤ ꯃꯃꯟ ꯂꯧꯒꯅꯤ

ꯑꯣ ꯀ꯭ꯂꯣꯖꯤꯡꯁꯦ ꯍꯧꯖꯤꯛꯇꯤ ꯋꯤꯟꯇꯔꯅꯤꯅ ꯀꯩꯅꯣ ꯈꯔ ꯉꯟꯅ ꯂꯣꯜꯂꯦ ꯄꯨꯡ ꯃꯔꯤꯃꯨꯛ ꯇꯥꯕꯗ ꯑꯗꯨꯋꯥꯏ ꯃꯄꯥꯗ ꯂꯣꯜꯂꯦ ꯍꯥꯟꯅꯗꯤ ꯁꯝꯃꯔꯒꯨꯝꯕ ꯑꯣꯏꯔꯗꯤ ꯑꯩꯈꯣꯏ ꯃꯉꯥ ꯇꯔꯨꯛ ꯑꯗꯨꯃꯥꯏꯅ ꯑꯗꯨꯝ ꯃꯇꯝ ꯃꯇꯝꯗꯨꯒꯤ ꯈꯟꯅꯔꯒ ꯑꯗꯨꯝ ꯂꯦꯞꯄꯅꯦ ꯑꯗꯣ ꯋꯤꯟꯇꯔꯅꯤꯅ ꯍꯧꯖꯤꯛꯁꯦ ꯄꯨꯡ ꯃꯔꯤꯗ ꯂꯣꯜꯂꯦ ꯑꯗꯨꯝ ꯑꯗꯨꯝ ꯍꯌꯦꯡꯗꯣ ꯑꯗꯨꯝ ꯂꯥꯛꯄꯤꯔꯣ ꯑꯗꯨꯒ ꯀꯩꯅꯣ ꯇꯧꯔꯒ ꯑꯣ ꯑꯣꯄꯅꯤꯡꯒꯤꯗꯤ ꯑꯥ ꯑꯣ ꯑꯣꯄꯅꯤꯡꯒꯤꯗꯤ ꯑꯩꯈꯣꯏ ꯄꯨꯡ ꯅꯤꯄꯥꯟ ꯅꯤꯄꯥꯟꯃꯈꯥꯏ ꯑꯗꯨꯃꯥꯏꯅ ꯑꯗꯩ ꯑꯗꯨꯝ ꯅꯤꯄꯥꯟꯗꯩ ꯑꯗꯨꯝ ꯍꯧꯔꯦ ꯑꯣ ꯑꯣ ꯌꯥꯅꯤ ꯌꯥꯅꯤ ꯃꯥꯡꯖꯧꯅꯅ ꯑꯗꯨꯝ ꯑꯩꯈꯣꯏ ꯄꯤꯖꯔꯛꯀꯦ ꯑꯗꯨꯒꯤꯗꯤ ꯍꯣꯏ ꯍꯣꯏ ꯍꯣꯏ ꯍꯣꯏ ꯍꯣꯏ ꯍꯣꯏ ꯑꯗꯨꯝ ꯍꯥꯏꯕꯤꯔꯛꯑꯣ ꯑꯩꯈꯣꯏꯅꯁꯨ ꯑꯗꯨꯝ ꯀꯩꯅꯣ ꯇꯧꯔꯒꯗꯤ ꯑꯗꯨꯝ ꯄꯥꯎꯁꯦ ꯄꯤꯖꯔꯛꯀꯦ ꯑꯗꯨꯝ ꯎꯝ ꯍꯣꯏ ꯍꯣꯏ ꯊꯝꯃꯦ ꯊꯝꯃꯦ